ꯍꯧꯖꯤꯛ ꯃꯇꯝ ꯃꯇꯝꯒꯤ ꯑꯦꯟꯁꯥꯡ ꯍꯥꯏꯇꯥꯔꯦ ꯃꯔꯤ ꯆꯠꯄ ꯄꯥꯝꯕꯤꯕꯨ ꯑꯣꯏꯔꯣ ꯃꯔꯤ ꯆꯠꯇꯕꯕꯨ ꯑꯣꯏꯔꯣ ꯆꯥꯕꯗ ꯍꯥꯎꯕ ꯍꯋꯥꯏ ꯃꯨꯕꯤ ꯑꯣꯏꯔꯣ ꯀꯣꯕꯤ ꯑꯣꯏꯔꯣ ꯍꯪꯒꯥꯝ ꯑꯣꯏꯔꯣ ꯑꯗꯒꯤ ꯍꯋꯥꯎ ꯊꯔꯥꯛꯄꯨ ꯑꯣꯏꯔꯣ ꯑꯗꯨꯒꯨꯝꯕ ꯍꯋꯥꯏ ꯊꯔꯥꯛ ꯇꯧꯔꯦ ꯃꯔꯤ ꯆꯠꯄ ꯄꯥꯝꯕꯤꯅꯤ ꯃꯔꯤ ꯆꯠꯄ ꯄꯥꯝꯕꯤꯁꯨ ꯑꯍꯥꯎ ꯑꯍꯥꯎꯕ ꯌꯥꯝ ꯂꯩ ꯃꯔꯤ ꯆꯠꯄꯗ ꯌꯥꯝ ꯐꯕ ꯂꯩ ꯇꯣꯔꯣꯕꯣꯠ ꯊꯥꯏꯅꯒꯤ ꯇꯣꯔꯣꯕꯣꯠ ꯍꯥꯏꯅ ꯍꯧꯖꯤꯛ ꯁꯦꯡꯅ ꯂꯤꯕꯔ ꯅꯥꯕ ꯃꯇꯝꯗ ꯑꯌꯨꯛꯇꯨꯗ ꯀꯩꯅꯣꯝꯗ ꯁꯨꯞ ꯁꯦꯝꯂꯒ ꯇꯛꯈꯥꯏꯔꯒ ꯁꯤꯗꯃꯤꯁꯇꯤ ꯇꯧꯔꯒ ꯊꯛꯎ ꯈꯣꯠꯂꯨ ꯂꯤꯕꯔ ꯌꯥꯝ ꯐꯩ ꯈꯣꯠꯂꯦ ꯍꯥꯏꯅ ꯑꯩꯈꯣꯏ ꯁꯤ ꯃꯌꯥꯝ ꯄꯣꯄꯨꯂꯔ ꯑꯣꯏꯅ ꯈꯜꯂꯤ ꯃꯔꯤ ꯆꯠꯄ ꯄꯥꯝꯕꯤꯗ ꯌꯥꯝ ꯐꯕ ꯐꯕ ꯍꯋꯥꯏ ꯊꯔꯥꯛ ꯃꯇꯝꯗ ꯍꯋꯥꯏ ꯊꯔꯥꯛ ꯊꯣꯡꯕ ꯍꯥꯎꯏ ꯍꯋꯥꯏ ꯃꯨꯕꯤ ꯃꯇꯝꯗ ꯍꯋꯥꯏ ꯃꯨꯕꯤ ꯊꯣꯡꯕ ꯍꯥꯎꯏ ꯑꯗꯩ ꯀꯣꯕꯤ ꯃꯇꯝꯗ ꯍꯥꯎꯏ ꯀꯣꯕꯤꯁꯨ ꯑꯗꯨꯝ ꯍꯥꯎꯏ ꯍꯥꯎꯕ ꯃꯔꯤ ꯆꯠꯄ ꯃꯈꯜ ꯃꯈꯜꯒꯤ ꯃꯇꯝ ꯃꯇꯝꯒꯤ ꯏꯟꯁꯥꯡ ꯄꯥꯝꯕꯤꯁꯤꯡꯗꯤ ꯑꯗꯨꯝ ꯑꯌꯥꯝꯕ ꯑꯗꯨꯝ ꯊꯥꯏ ꯃꯇꯝ ꯃꯇꯝ ꯌꯧꯔ ꯀꯥꯟꯗꯨꯗ ꯑꯗꯒꯤ ꯁꯦꯕꯣꯠꯄꯨ ꯍꯥꯏꯔꯣ ꯁꯦꯕꯣꯠꯁꯨ ꯑꯗꯨꯝ ꯍꯥꯎꯕ ꯍꯥꯎꯕ ꯃꯈꯜ ꯑꯃꯅꯤ ꯁꯦꯕꯣꯠꯇ ꯑꯩꯈꯣꯏ ꯆꯔꯥꯅꯨꯡ ꯍꯥꯏꯅ ꯃꯅꯝ ꯌꯥꯝ ꯅꯨꯡꯁꯤꯕ ꯑꯃ ꯂꯩꯕꯗꯣ ꯑꯗꯨꯁꯨ ꯌꯥꯝ ꯍꯥꯎꯏ ꯃꯅꯝꯁꯨ ꯌꯥꯝ ꯅꯨꯡꯁꯤ ꯍꯥꯎꯁꯨ ꯍꯥꯎꯏ ꯑꯗꯨꯅ ꯃꯔꯤ ꯆꯠꯄ ꯄꯥꯝꯕꯤꯕꯨ ꯑꯣꯏꯔꯣ ꯃꯔꯤ ꯆꯠꯇꯕꯕꯨ ꯑꯣꯏꯔꯣ ꯃꯇꯝ ꯃꯇꯝꯒꯤ ꯏꯟꯁꯥꯡ ꯅꯥꯄꯤ ꯈꯩꯁꯤꯗꯤ ꯄꯨꯂꯞ ꯌꯨꯝꯗ ꯊꯥꯏ